ꯂꯝꯖꯦꯜ ꯆꯦꯟꯕꯒꯤ ꯑꯣꯏꯅꯗꯤ ꯑꯩꯅ ꯆꯦꯟꯕꯗ ꯈꯣꯡꯎꯞ ꯑꯔꯩ ꯑꯔꯩꯕ ꯑꯗꯨꯝ ꯇꯣꯡꯉꯒ ꯑꯗꯨꯝ ꯆꯦꯜꯂꯦ ꯑꯗꯣ ꯈꯣꯡꯎꯞꯁꯤꯅ ꯈ꯭ꯋꯥꯏꯗꯩ ꯄꯥꯝꯃꯦ ꯍꯥꯏꯕ ꯑꯃ ꯂꯩꯇꯦ ꯑꯗꯨꯒ ꯐꯤꯔꯣꯜꯗꯁꯨ ꯑꯩꯅ ꯁꯤꯒꯤ ꯐꯤꯔꯣꯜꯁꯤ ꯁꯦꯠꯂꯒ ꯆꯦꯟꯒꯗꯕꯅꯤ ꯍꯥꯏꯕ ꯑꯃ ꯂꯩꯇꯦ ꯏꯁꯄꯣꯔꯠ ꯄꯦꯟ ꯑꯣꯏꯔꯣ ꯁꯦꯠꯄꯗ ꯈꯤꯇꯪ ꯅꯨꯡꯉꯥꯏꯕ ꯈꯜꯂꯒ ꯑꯗꯨꯝ ꯁꯦꯠꯂꯦ